ꯍꯜꯂꯣ ꯍꯨꯁꯅꯥ ꯅꯠꯇ꯭ꯔꯣ ꯑꯣ ꯅꯨꯡꯉꯥꯏꯔꯤꯕ꯭ꯔꯣ ꯅꯨꯡꯉꯥꯏꯔꯤꯌꯦ ꯀꯔꯤ ꯌꯦꯟꯁꯥꯡ ꯆꯥꯈꯤꯒꯦ ꯉꯁꯤ ꯑꯣ ꯑꯩꯈꯣꯏꯗꯤ ꯏꯔꯣꯟꯕ ꯆꯥꯏꯌꯦ ꯉꯁꯤꯗꯤ ꯑꯗꯣ ꯑꯩ ꯀꯣꯜ ꯇꯧꯔꯩꯁꯦ ꯑꯩꯈꯣꯏ ꯄꯨꯟꯗꯕ ꯀꯨꯏꯔꯦ ꯀꯣꯏꯕ ꯆꯎꯁꯤꯔꯥ ꯍꯪꯒꯦꯅ ꯇꯧꯔꯩꯅꯦ ꯑꯣ ꯑꯗꯨꯗꯤ ꯀꯩꯗꯧꯉꯩ ꯆꯠꯁꯤꯒꯦ ꯁꯟꯗꯦꯗ ꯆꯠꯁꯤ ꯌꯥꯏ ꯑꯗꯣ ꯀꯩꯅꯣ ꯀꯔꯤ ꯂꯝꯗ ꯆꯠꯁꯤꯒꯦ ꯆꯛꯄꯤ ꯔꯤꯕꯔꯗꯨꯗ ꯑꯣꯏꯅ ꯆꯠꯁꯤꯔꯣ ꯑꯗꯨꯅꯦ ꯏꯁꯤꯡꯁꯨ ꯌꯥꯝ ꯐꯖꯩ ꯍꯥꯏꯅꯩꯑꯦ ꯅꯍꯥꯟꯗꯒꯤ ꯏꯔꯥꯡꯁꯨ ꯂꯩꯔꯨꯔꯕꯅꯤꯅ ꯆꯠꯇꯕꯁꯨ ꯀꯨꯏꯔꯦꯗꯅ ꯑꯗ ꯑꯗꯨꯗꯤ ꯄꯩꯁꯥꯗꯤ ꯀꯌꯥ ꯀꯌꯥ ꯈꯥꯏꯅꯔꯒ ꯆꯠꯁꯤꯅꯣ ꯋꯥꯟ ꯊꯥꯎꯖꯟ ꯈꯥꯏꯅꯔꯗꯤ ꯑꯗꯨꯝ ꯌꯥꯗꯧꯕ ꯃꯥꯜꯂꯦ ꯑꯗꯣ ꯑꯥ ꯁꯇꯔꯗꯦꯗ ꯁꯇꯔꯗꯦꯗ ꯄꯥꯎ ꯐꯥꯎꯅꯔꯁꯦ ꯑꯗꯨꯗꯤ ꯑꯥ ꯑꯣ ꯍꯣꯏ ꯑꯗꯣ ꯒꯥꯔꯤꯗꯨꯕꯨꯗꯤ ꯑꯩ ꯑꯩꯈꯣꯏ ꯑꯉꯥꯡꯁꯤꯡꯗ ꯁꯤꯜꯂꯒꯦꯕꯀꯣ ꯑꯗꯨꯗ ꯑꯩꯈꯣꯏ ꯁꯣꯝꯗꯒꯤ ꯃꯤ ꯑꯍꯨꯝ ꯑꯃ ꯇꯧꯔꯒ ꯄꯨꯂꯞ ꯆꯠꯂꯁꯦ ꯒꯥꯔꯤꯗꯣ ꯑꯩꯈꯣꯏ ꯑꯉꯥꯡ ꯊꯧꯍꯜꯂꯒꯦꯕ ꯑꯗꯨꯗꯤ ꯊꯝꯃꯒꯦꯀꯣ